ꯑꯩꯒꯤ ꯄꯨꯟꯁꯤꯗ ꯈ꯭ꯋꯥꯏꯗꯒꯤ ꯑꯁꯣꯏꯕ ꯑꯃ ꯇꯧꯈꯤꯕꯁꯤꯗꯤ ꯑꯩ ꯅꯨꯄꯤ ꯉꯟꯅ ꯊꯤꯈꯤꯕ ꯑꯁꯤꯅꯤ ꯅꯨꯄꯤ ꯉꯟꯅ ꯊꯤꯕꯁꯤ ꯀꯩꯁꯨ ꯀꯥꯏꯗꯦ ꯑꯗꯨꯕꯨ ꯄꯩꯁꯥ ꯊꯣꯛꯇꯕ ꯑꯃꯗꯤ ꯃꯤꯒꯤ ꯃꯆꯥꯗꯨ ꯑꯩꯅ ꯊꯥꯛꯄ ꯉꯝꯅꯕ ꯍꯣꯠꯅꯕ ꯑꯩꯒꯤ ꯏꯁꯥ ꯃꯇꯤꯛ ꯆꯥꯖꯗꯕ ꯑꯗꯨꯅ ꯃꯔꯝ ꯑꯣꯏꯔꯒ ꯑꯗꯨꯁꯤꯡꯗꯨꯅꯤ ꯑꯩꯅ ꯈ꯭ꯋꯥꯏꯗꯒꯤ ꯁꯣꯏꯔꯤꯕꯁꯤ ꯑꯗꯨꯕꯨ ꯑꯩ ꯉꯝꯅꯕ ꯍꯣꯠꯅꯩ ꯅꯨꯄꯤ ꯊꯤꯔꯕ ꯃꯇꯨꯡꯗꯁꯨ ꯑꯋꯥꯕ ꯀꯌꯥ ꯃꯥꯏꯌꯣꯛꯅꯩ ꯍꯥꯏꯕꯗꯤ ꯑꯉꯥꯡ ꯌꯥꯎꯔꯛꯄ ꯑꯉꯥꯡ ꯌꯥꯎꯔꯛꯂꯕ ꯃꯇꯨꯡꯗꯒꯤ ꯑꯃꯨꯛꯀ ꯑꯉꯥꯡꯒꯤ ꯂꯥꯏꯔꯤꯛ ꯇꯝꯅꯕ ꯍꯣꯠꯅꯔꯛꯄ ꯂꯥꯏꯔꯤꯛ ꯇꯝꯕ ꯑꯁꯤꯁꯨ ꯍꯧꯖꯤꯛꯇꯤ ꯁꯦꯜ ꯌꯥꯝ ꯆꯪꯕ ꯃꯔꯝꯅ ꯑꯩ ꯊꯕꯛ ꯀꯟꯅ ꯁꯨꯔꯤ ꯍꯣꯠꯅꯔꯤ ꯑꯉꯥꯡꯁꯤꯡꯒꯤꯗꯃꯛꯇ ꯑꯃꯗꯤ ꯅꯨꯄꯤꯁꯤꯡꯒꯤꯗꯃꯛꯇ ꯍꯧꯖꯤꯛꯇꯤ ꯄꯩꯁꯥꯁꯨ ꯐꯪꯕ ꯌꯥꯝ ꯋꯥꯕꯅꯤꯅ ꯁꯨꯐꯝ ꯅꯣꯝꯐꯝ ꯀꯌꯥ ꯂꯩꯇꯕꯅꯤꯅ ꯑꯉꯥꯡꯁꯤꯡꯒꯤ ꯈꯨꯗꯣꯡ ꯆꯥꯗꯕꯁꯤꯡꯁꯦ ꯌꯥꯝ ꯂꯩ ꯑꯗꯨꯕꯨ ꯑꯩ ꯍꯧꯖꯤꯛ ꯁꯨꯔꯤ ꯅꯣꯝꯃꯤ ꯁꯨꯈꯤꯅꯤ ꯑꯉꯥꯡꯁꯤꯡꯒꯤꯗꯃꯛꯇ ꯈꯨꯗꯤꯡꯃꯛꯁꯤꯡ ꯑꯗꯨ ꯑꯩꯅ ꯐꯦꯁ ꯇꯧꯒꯅꯤ